ꯑꯩꯅ ꯂꯩꯕ ꯃꯐꯝꯒꯤ ꯃꯅꯥꯛꯇ ꯐꯤꯜꯝ ꯊꯤꯌꯦꯇꯔ ꯃꯌꯥꯝ ꯂꯩ ꯑꯗꯨꯗꯤ ꯑꯗꯨꯗ ꯑꯩꯈꯣꯏ ꯆꯠꯂꯒ ꯃꯈꯜ ꯃꯈꯜꯒꯤ ꯐꯤꯜꯝ ꯌꯦꯡꯕ ꯌꯥꯏ ꯑꯩꯗꯤ ꯐꯤꯜꯝ ꯌꯦꯡꯕ ꯄꯥꯝꯕꯅꯤꯅ ꯑꯗꯨꯝ ꯑꯩꯅ ꯄꯥꯝꯕ ꯁꯛꯇꯝ ꯂꯥꯡꯕ ꯃꯤꯒꯤ ꯐꯤꯜꯝ ꯂꯥꯛꯑꯗꯤ ꯌꯦꯡꯕ ꯑꯗꯨꯝ ꯁꯣꯏꯗꯕꯤꯗ ꯆꯠꯂꯤ ꯑꯩꯈꯣꯏ ꯁ꯭ꯋꯥꯏꯒꯤ ꯃꯤ ꯐꯤꯜꯝ ꯌꯥꯝ ꯄꯥꯝꯅꯩ ꯐꯤꯜꯝꯁꯦ ꯑꯩꯈꯣꯏꯒꯤ ꯃꯇꯝ ꯂꯦꯟꯕꯗ ꯈ꯭ꯋꯥꯏꯗꯒꯤ ꯅꯨꯡꯉꯥꯏꯕ ꯊꯕꯛꯅꯤ ꯑꯩꯅ ꯇꯣꯏꯅ ꯆꯠꯄ ꯁꯤꯅꯤꯃꯥ ꯊꯤꯌꯦꯇꯔ ꯑꯗꯨꯗꯤ ꯁꯦꯅꯥꯄꯇꯤ ꯁꯦꯅꯥꯄꯇꯤ ꯁꯤꯅꯤꯃꯥ ꯍꯣꯜꯅꯤ ꯁꯤꯒꯤ ꯍꯣꯜꯁꯦ ꯁ꯭ꯋꯥꯏꯒꯤ ꯈ꯭ꯋꯥꯏꯗꯒꯤ ꯃꯃꯤꯡ ꯆꯠꯄ ꯍꯣꯜꯅꯤ ꯁꯤ ꯅꯠꯇꯕ ꯍꯣꯜ ꯑꯃꯁꯨ ꯂꯩ ꯑꯗꯨꯒꯤ ꯃꯤꯡꯅ ꯃꯖꯨꯏ ꯊꯤꯌꯦꯇꯔ ꯑꯦꯟ ꯃꯜꯇꯤꯄꯔꯄꯁ ꯍꯣꯜ ꯀꯧꯋꯤ ꯑꯩ ꯑꯁꯤꯗꯁꯨ ꯐꯤꯜꯝ ꯌꯦꯡꯕ ꯆꯠꯄ ꯌꯥꯎꯔꯦ ꯑꯁꯤ ꯃꯐꯝꯁꯤꯁꯨ ꯅꯨꯡꯉꯥꯏꯕꯅꯦ ꯍꯣꯜ ꯑꯅꯤꯃꯛꯇ ꯕꯣꯂꯤꯋꯨꯠ ꯑꯃꯁꯨꯡ ꯃꯅꯤꯄꯨꯔꯒꯤ ꯐꯤꯜꯝ ꯀꯥꯞꯄꯤ ꯍꯞꯇꯥ ꯈꯨꯗꯤꯡꯒꯤ ꯍꯤꯟꯗꯤꯒꯤ ꯐꯤꯜꯝ ꯀꯥꯞꯄꯤ ꯍꯤꯟꯗꯤꯒꯤ ꯐꯤꯜꯝ ꯀꯥꯞꯄꯅ ꯍꯦꯜꯂꯤ ꯑꯗꯨ ꯃꯣꯏ ꯍꯤꯟꯗꯤ ꯐꯤꯜꯝꯗ ꯑꯩꯈꯣꯏ ꯑꯄꯥꯝꯕ ꯁꯛꯇꯝ ꯌꯥꯎꯕ ꯈꯨꯗꯤꯡ ꯂꯥꯛꯄ ꯈꯨꯗꯤꯡꯒꯤ ꯑꯩ ꯑꯗꯨꯝ ꯌꯦꯡꯕ ꯆꯠꯂꯤ ꯑꯩꯅ ꯄꯥꯝꯕꯅꯤꯅ ꯇꯣꯏꯅ ꯌꯦꯡꯕ ꯆꯠꯂꯦ ꯑꯗꯨꯒ ꯑꯩ ꯏꯃꯥꯟꯅꯕꯤꯁꯤꯡꯁꯨ ꯑꯗꯨꯝ ꯄꯨꯏ ꯑꯩꯅ ꯃꯨꯚꯤ ꯌꯦꯡꯕ ꯆꯠꯄꯗ ꯑꯩ ꯏꯅꯥꯎꯄꯤꯒ ꯃꯃꯥꯒ ꯆꯠꯄꯁꯨ ꯌꯥꯎꯋꯤ ꯑꯗꯨ ꯑꯣꯏꯔꯁꯨ ꯑꯩꯅ ꯈ꯭ꯋꯥꯏ ꯄꯥꯝꯕꯗꯤ ꯏꯃꯥꯟꯅꯕꯤꯁꯤꯡꯒ ꯆꯠꯄꯅꯤ ꯑꯗꯨꯅ ꯑꯅꯧꯕ ꯐꯤꯜꯝ ꯂꯥꯛꯄ ꯈꯨꯗꯤꯡꯒꯤ ꯑꯩ ꯏꯃꯥꯟꯅꯕꯤꯁꯤꯡꯒ ꯍꯧꯅꯔꯒ ꯆꯠꯅꯉꯥꯏ ꯇꯧꯋꯤ